ꯚꯥꯔꯠꯀꯤ ꯆꯠꯊꯣꯛ ꯆꯠꯁꯤꯟꯒꯤ ꯃꯑꯣꯡꯗ ꯍꯥꯏꯔꯗꯤ ꯑꯁꯨꯛꯀꯤ ꯑꯋꯥꯕ ꯑꯃ ꯑꯣꯏꯔꯤ ꯍꯧꯖꯤꯛ ꯍꯧꯖꯤꯛ ꯆꯠꯊꯣꯛ ꯆꯠꯁꯤꯟꯒꯤ ꯃꯑꯣꯡ ꯑꯁꯤ ꯌꯦꯡꯕꯗ ꯌꯥꯝꯅ ꯅꯨꯡꯉꯥꯏꯇꯕ ꯐꯥꯎꯅꯤꯡꯉꯥꯏ ꯃꯆꯥꯛ ꯑꯃ ꯑꯣꯏꯔꯤ ꯁꯝꯅ ꯍꯥꯏꯔꯕꯗ ꯅꯪꯅ ꯏꯁꯇꯦꯠ ꯑꯃꯗꯒꯤ ꯏꯁꯇꯦꯠ ꯑꯃ ꯆꯠꯊꯣꯛꯀꯦ ꯍꯥꯏꯕꯀꯥꯟꯗ ꯃꯊꯛꯇ ꯑꯦꯔꯣꯄ꯭ꯂꯦꯟꯗ ꯄꯥꯏꯕ ꯅꯠꯇꯅ ꯄꯣꯁꯤꯕꯜ ꯑꯣꯏꯍꯟꯕ ꯋꯥꯏ ꯃꯔꯝꯗꯤ ꯆꯠꯊꯣꯛ ꯆꯠꯁꯤꯟꯒꯤ ꯗꯔꯀꯥꯔ ꯑꯣꯏꯔꯛꯄ ꯃꯆꯥꯛ ꯑꯁꯤ ꯑꯗꯨꯛꯀꯤ ꯃꯇꯤꯛ ꯂꯩꯇꯦ ꯁꯝꯅ ꯍꯥꯏꯔꯕꯗ ꯑꯐꯕ ꯂꯝꯕꯤ ꯑꯃꯁꯨꯡ ꯆꯠꯀꯗꯕ ꯆꯪꯒꯧꯗꯕ ꯊꯥꯎꯒꯤ ꯃꯃꯟ ꯑꯁꯨꯛꯀꯤ ꯃꯇꯤꯛ ꯋꯥꯡꯂꯤ ꯑꯃꯁꯨꯡ ꯒꯣꯔꯃꯦꯟꯅ ꯑꯁꯤꯒꯤ ꯃꯇꯥꯡꯗ ꯆꯍꯤ ꯆꯍꯤꯗ ꯁꯦꯜ ꯊꯨꯝ ꯄꯤꯊꯣꯛꯂꯤ ꯑꯗꯨꯕꯨ ꯑꯍꯣꯡꯕ ꯑꯃꯁꯨ ꯄꯨꯔꯛꯄ ꯑꯁꯨꯛꯀꯤ ꯃꯇꯤꯛ ꯉꯝꯗꯦ ꯑꯩꯈꯣꯏꯅ ꯍꯧꯖꯤꯛ ꯍꯧꯖꯤꯛ ꯆꯠꯊꯣꯛ ꯆꯠꯁꯤꯟꯒꯤ ꯃꯑꯣꯡ ꯌꯦꯡꯕꯗ ꯆꯥꯎꯈꯠꯈ꯭ꯔꯕ ꯏꯁꯇꯦꯠꯇꯗꯤ ꯑꯁꯨꯛꯀꯤ ꯃꯇꯤꯛ ꯈꯨꯗꯣꯡꯆꯥꯕ ꯐꯪꯂꯤ ꯁꯝꯅ ꯍꯥꯏꯔꯕꯗ ꯅꯣꯔꯠ ꯏꯁ ꯏꯟꯗꯤꯌꯥꯗ ꯑꯁꯨꯛꯀꯤ ꯃꯇꯤꯛ ꯋꯥꯔꯤ ꯃꯔꯝꯗꯤ ꯑꯇꯣꯞꯄ ꯏꯁꯇꯦꯠꯀ ꯀꯝꯄꯦꯔꯦꯁꯟ ꯇꯧꯕꯀꯥꯟꯗ ꯆꯠꯊꯣꯛꯄꯗ ꯃꯑꯣꯡ ꯃꯄꯨꯡ ꯐꯥꯍꯟꯗꯦ ꯏꯁꯇꯦꯠ ꯑꯃꯒꯤ ꯇ꯭ꯔꯥꯟꯁꯄ꯭ꯣꯔꯠꯇꯦꯁꯟ ꯁꯤꯁꯇꯦꯝ ꯐꯖꯅ ꯂꯩꯇꯦ ꯑꯃꯁꯨꯡ ꯆꯪꯒꯗꯧꯕ ꯁꯤꯁꯇꯦꯝ ꯐꯖꯅ ꯄꯥꯏꯈꯠꯄꯤꯗꯦ ꯑꯩꯈꯣꯏꯅ ꯁꯝꯅ ꯆꯦꯂꯦꯟꯖꯦꯁ ꯍꯥꯏꯔꯕꯗ ꯆꯠꯊꯣꯛꯄ ꯀꯥꯟꯗ ꯑꯗꯨꯛꯀꯤ ꯃꯇꯤꯛ ꯁꯦꯐ ꯑꯣꯏꯗꯦ ꯅꯨꯄꯤꯗ ꯃꯔꯝꯗꯤ ꯑꯍꯤꯡꯗ ꯊꯦꯡꯅ ꯆꯠꯄꯗ ꯈꯨꯗꯣꯡꯆꯥꯕꯒꯤ ꯁꯦꯐꯇꯤꯁꯨ ꯒꯣꯕꯔꯃꯦꯟꯗꯒꯤ ꯑꯗꯨꯛꯀꯤ ꯃꯇꯤꯛ ꯗꯔꯀꯥꯔ ꯑꯣꯏ ꯑꯦꯟ ꯁꯝꯅ ꯏꯅꯛ ꯅꯛꯄ ꯏꯁꯇꯦꯠ ꯑꯃꯗꯒꯤ ꯏꯁꯇꯦꯠ ꯑꯃ ꯆꯠꯀꯦ ꯍꯥꯏꯕ ꯐꯥꯎꯕ ꯃꯊꯛꯇ ꯄꯥꯏꯗ꯭ꯔꯗꯤ ꯑꯦꯔꯣꯄ꯭ꯂꯦꯟꯗ ꯆꯠꯇ꯭ꯔꯗꯤ ꯈꯨꯗꯣꯡꯆꯥꯕ ꯄꯥꯛ ꯐꯪꯕ ꯉꯝꯗꯦ ꯑꯁꯨꯛꯀꯤ ꯃꯇꯤꯛ ꯒꯣꯕꯔꯃꯦꯟꯒꯤ ꯇ꯭ꯔꯥꯟꯁꯄ꯭ꯣꯔꯠ ꯂꯩꯕ ꯑꯣꯏꯔꯗꯤ ꯄ꯭ꯔꯥꯏꯚꯦꯠ ꯑꯃꯁꯨꯡ ꯄꯔꯁꯣꯅꯦꯜ ꯒꯥꯔꯤ ꯑꯁꯨꯛꯀꯤ ꯃꯇꯤꯛꯁꯨ ꯍꯟꯊꯒꯅꯤ ꯑꯃꯁꯨꯡ ꯑꯁꯤꯅ ꯍꯦꯟꯅ ꯏꯀꯣ ꯐ꯭ꯔꯦꯟꯂꯤꯁꯨ ꯑꯣꯏꯍꯟꯕ ꯌꯥꯏ ꯑꯗꯨꯕꯨ ꯚꯥꯔꯠꯀꯤ ꯂꯝꯁꯤꯗ ꯀꯃꯥꯏꯅ ꯍꯦꯟꯅ ꯐꯍꯟꯒꯅꯤ ꯍꯥꯏꯔꯗꯤ ꯁꯤꯁꯇꯦꯝ ꯑꯃ ꯐꯖꯅ ꯀ꯭ꯔꯤꯌꯦꯠ ꯇꯧꯕ ꯗꯔꯀꯥꯔ ꯑꯣꯏꯌꯦ ꯑꯣꯡꯂꯤ ꯅꯣꯠ ꯆꯥꯎꯈꯠꯈ꯭ꯔꯕ ꯂꯝ ꯏꯁꯇꯦꯠꯇ ꯅꯠꯇꯕꯤꯗ ꯊ꯭ꯔꯨ ꯑꯥꯎꯠ ꯚꯥꯔꯠꯀꯤ ꯂꯝꯗ ꯁꯤꯁꯇꯦꯝ ꯑꯃ ꯐꯖꯅ ꯁꯥꯕ ꯃꯊꯧ ꯇꯥꯏ ꯍꯥꯏꯗꯤ ꯏꯁꯇꯦꯠ ꯑꯃꯒꯤ ꯇ꯭ꯔꯥꯟꯁꯄ꯭ꯣꯔꯠꯇꯦꯁꯟ ꯑꯁꯤꯃꯨꯛ ꯗꯔꯀꯥꯔ ꯇꯥꯏ ꯄꯣꯄꯨꯂꯦꯁꯟꯒꯤ ꯃꯇꯨꯡꯏꯟꯅ ꯑꯁꯨꯛꯀꯤ ꯔꯦꯠꯇ ꯑꯁꯨꯛ ꯂꯦꯞꯀꯗꯧꯕꯅꯤ ꯃꯤ ꯑꯃꯅ

ꯇ꯭ꯔꯦꯚꯦꯜ ꯇꯧꯕꯀꯥꯟꯗ ꯑꯦꯐꯤꯌꯔꯅ ꯑꯁꯤꯃꯨꯛ ꯂꯦꯞꯀꯅꯤ ꯑꯃꯁꯨꯡ ꯅꯨꯄꯤꯗꯗꯤ ꯐꯤꯌꯔ ꯂꯧꯔꯣꯏ ꯑꯁꯨꯛꯅ ꯍꯥꯏꯕ ꯋꯥꯍꯩꯈꯣꯏꯁꯦ ꯒꯣꯕꯔꯃꯦꯟꯅ ꯂꯦꯞꯄ ꯇꯥꯏ ꯑꯃꯁꯨꯡ ꯄꯔꯁꯣꯅꯦꯜ ꯒꯥꯔꯤ ꯁꯤꯖꯤꯟꯅꯕ ꯍꯟꯊꯍꯟꯅꯤꯡꯉꯥꯏꯁꯨ ꯁꯤꯁꯇꯦꯝ ꯑꯃ ꯐꯖꯅ ꯀ꯭ꯔꯤꯠꯇꯧꯕ ꯃꯊꯧ ꯇꯥꯏ ꯍꯥꯏꯅ ꯈꯜꯂꯤ ꯑꯁꯤꯒꯤ ꯃꯔꯨ ꯑꯣꯏꯕ ꯑꯁꯤ ꯄꯥꯏꯈꯠꯂꯗꯤ ꯍꯦꯟꯅ ꯆꯠꯊꯣꯛ ꯆꯠꯁꯤꯟꯗ ꯃꯑꯣꯡ ꯐꯔꯛꯀꯅꯤ ꯍꯥꯏꯅ ꯊꯥꯖꯕ ꯂꯩ